ꯑꯩꯈꯣꯏꯒꯤ ꯃꯅꯤꯄꯨꯔꯒꯤ ꯑꯣꯏꯅꯗꯤ ꯂꯥꯏꯅꯤꯡꯒꯤ ꯑꯣꯏꯕ ꯀꯨꯝꯍꯩꯁꯤꯡ ꯄꯥꯡꯊꯣꯛꯄ ꯃꯇꯝꯗ ꯃꯩꯇꯩ ꯑꯩꯍꯣꯏꯒꯤ ꯏꯁꯥꯒꯤ ꯑꯣꯏꯅ ꯁꯅꯥ ꯃꯍꯤ ꯍꯥꯏꯗꯤ ꯂꯥꯏꯅꯤꯡ ꯆꯠꯄꯁꯤꯡꯒꯤ ꯑꯣꯏꯅꯗꯤꯀꯣ ꯍꯥꯏꯗꯤ ꯊꯧꯔꯝꯁꯤꯡ ꯄꯥꯡꯊꯣꯛꯄ ꯃꯇꯝꯗ ꯍꯥꯏꯕꯗꯤ ꯁꯖꯤꯕꯨ ꯆꯩꯔꯥꯎꯕ ꯑꯗꯒꯤ ꯅꯣꯡꯃꯥ ꯄꯥꯟꯕ ꯑꯗꯒꯤ ꯏꯕꯨꯗꯧ ꯂꯥꯏ ꯍꯔꯥꯎꯕ ꯃꯇꯝꯁꯤꯗ ꯍꯥꯏꯗꯤ ꯑꯩꯈꯣꯏꯕꯨ ꯑꯅꯥ ꯑꯌꯦꯛ ꯌꯥꯎꯍꯟꯕꯤꯒꯅꯨ ꯄꯨꯟꯁꯤ ꯅꯨꯡꯁꯥꯡꯍꯟꯕꯤꯌꯨ ꯍꯥꯏꯅ ꯏꯁꯣꯔꯗ ꯑꯩꯈꯣꯏꯅꯁꯨ ꯊꯧꯅꯤꯖꯩ ꯈꯨꯔꯨꯝꯖꯩ ꯑꯗꯨꯒ ꯍꯥꯏꯗꯤ ꯃꯨꯁꯂꯤꯝꯒꯤ ꯑꯣꯏꯅꯁꯨ ꯏꯗ ꯃꯇꯝꯗ ꯑꯩꯈꯣꯏꯅ ꯑꯔꯩ ꯂꯩꯇꯗ ꯍꯥꯏꯗꯤ ꯐꯤꯔꯣꯟ ꯄꯤꯕ ꯈꯣꯠꯄ ꯑꯃꯗꯤ ꯃꯣꯏꯒꯤ ꯃꯇꯦꯡ ꯄꯥꯡꯕ ꯈꯣꯠꯄ ꯑꯗꯒꯤ ꯃꯣꯏꯒꯤ ꯀꯨꯝꯍꯩ ꯍꯔꯥꯎꯗ ꯑꯩꯈꯣꯏꯁꯨ ꯁꯔꯨꯛ ꯌꯥꯃꯤꯟꯅꯔꯒ ꯑꯩꯈꯣꯏꯕꯨꯁꯨ ꯍꯥꯏꯗꯤ ꯃꯣꯏꯒꯤ ꯏꯁꯣꯔꯗꯨꯕꯨꯁꯨ ꯑꯩꯈꯣꯏꯅꯁꯨ ꯈꯨꯔꯨꯝꯖꯔꯒ ꯑꯗꯩ ꯅꯨꯡꯁꯤ ꯆꯥꯟꯅꯅ ꯂꯩꯍꯦꯟꯕ ꯑꯣꯏꯍꯟꯕꯤꯌꯨꯀꯣ ꯍꯥꯏꯔꯒ ꯑꯩꯈꯣꯏꯅ ꯈꯨꯔꯨꯝꯃꯤ ꯑꯗꯒꯤ ꯈ꯭ꯔꯤꯁꯇꯥꯟ ꯗꯔꯃꯒꯤ ꯑꯣꯏꯅꯁꯨ ꯑꯗꯨꯝ ꯍꯥꯏꯗꯤ ꯈ꯭ꯔꯤꯁꯃꯥꯁ ꯃꯇꯝꯗ ꯃꯣꯏꯒꯤ ꯀꯨꯝꯍꯩ ꯍꯔꯥꯎꯗ ꯑꯩꯈꯣꯏꯅ ꯃꯇꯦꯡ ꯄꯥꯡꯉꯔꯒ ꯌꯥꯎꯔꯒ ꯍꯥꯏꯗꯤ ꯃꯣꯏꯒꯤ ꯖꯒꯣꯏ ꯁꯥꯕ ꯈꯪꯗꯦ ꯀꯔꯤ ꯈꯪꯗꯦ ꯌꯥꯎꯔꯦ ꯑꯗꯒꯤ ꯆꯥ ꯊꯛꯇꯅ ꯇꯧꯃꯤꯟꯅꯔꯒ ꯌꯥꯝ ꯅꯨꯡꯁꯤꯅꯅ ꯍꯥꯏꯗꯤ ꯂꯩꯃꯤꯟꯅꯔꯕ ꯂꯣꯏꯔꯕ ꯃꯇꯨꯡꯗꯨꯗ ꯍꯥꯏꯗꯤ ꯃꯣꯏꯒꯤ ꯍꯥꯏꯗꯤ ꯈ꯭ꯔꯤꯁꯇꯥꯟꯒꯤ ꯏꯁꯣꯔꯗꯨꯕꯨꯁꯨ ꯑꯩꯈꯣꯏꯅ ꯈꯨꯔꯨꯝꯖꯔꯒ ꯃꯤꯁꯦ ꯑꯩꯈꯣꯏ ꯄꯨꯝꯅꯃꯛꯁꯦ ꯅꯨꯡꯁꯤ ꯆꯥꯟꯅꯅ ꯂꯩꯍꯟꯕꯤꯌꯨ ꯍꯥꯎꯗꯨꯅ ꯏꯁꯣꯔꯕꯨꯗꯨꯁꯨ ꯑꯩꯈꯣꯏꯅ ꯑꯗꯨꯝꯅ ꯊꯧꯅꯤꯖꯩ ꯑꯗꯒꯤ ꯍꯤꯟꯗꯨꯒꯤ ꯍꯤꯟꯗꯨꯁꯤꯡꯒꯤ ꯑꯣꯏꯅꯁꯨ ꯍꯥꯏꯗꯤ ꯗꯤꯋꯥꯂꯤ ꯃꯇꯝꯗ ꯑꯩꯈꯣꯏꯅ ꯑꯩꯈꯣꯏ ꯑꯩꯈꯣꯏꯒꯤ ꯌꯨꯝꯗ ꯍꯥꯏꯗꯤ ꯀꯦꯟꯗꯜ ꯊꯥꯜꯂꯒ

ꯍꯥꯏꯗꯅ ꯏꯁꯣꯔꯗ ꯑꯩꯈꯣꯏꯅ ꯅꯤꯖꯩ ꯃꯈꯣꯏꯒꯤ ꯂꯥꯏꯅꯤꯡꯕꯨꯁꯨ ꯑꯩꯈꯣꯏꯅ ꯑꯗꯨꯝ ꯌꯥꯎꯏ ꯈꯣꯠꯂꯤ